ꯑꯩꯁꯦ ꯑꯆꯥꯄꯣꯠ ꯃꯈꯜ ꯃꯈꯜ ꯑꯗꯨꯝ ꯁꯦꯝꯖꯩ ꯑꯗꯣ ꯅꯣꯡꯃ ꯅꯣꯡꯃꯗꯨꯒꯤ ꯄꯨꯔꯨꯕ ꯑꯩꯅ ꯆꯥꯅꯤꯡꯕꯗꯣ ꯑꯗꯨꯒꯤꯁꯨ ꯃꯈꯥꯗꯤ ꯑꯗꯨꯝ ꯌꯥꯝ ꯏꯜꯂꯦ ꯑꯗꯨꯒ ꯑꯩꯅ ꯌꯥꯝꯅ ꯇꯣꯏꯅ ꯆꯥꯒꯟꯕ ꯁꯦꯝꯒꯅꯕ ꯍꯥꯏꯔꯒꯗꯤ ꯅꯨꯗꯜꯁ ꯃꯈꯜ ꯃꯈꯜ ꯃꯋꯣꯡ ꯃꯈꯜ ꯃꯈꯜ ꯑꯗꯨꯝ ꯁꯦꯝꯃꯦ ꯃꯦꯒꯤꯈꯇꯪ ꯑꯣꯏꯔꯒꯁꯨ ꯃꯋꯣꯡ ꯃꯈꯜ ꯃꯈꯜ ꯍꯧꯔꯒ ꯌꯥꯝ ꯆꯥꯒꯜꯂꯦ ꯑꯗꯨꯒ ꯍꯧꯖꯤꯛꯀꯥꯟꯁꯤꯅ ꯑꯃꯨꯛ ꯆꯥꯕꯗ ꯍꯛꯆꯥꯡ ꯍꯦꯟꯅ ꯅꯨꯡꯉꯥꯏꯒꯗꯕ ꯍꯛꯆꯥꯡꯗ ꯌꯥꯝꯅ ꯀꯥꯟꯅꯕ ꯄꯣꯠꯒꯨꯝꯕꯁꯦ ꯑꯃꯨꯛ ꯌꯥꯝꯅ ꯁꯦꯝꯒꯜ ꯁꯦꯝꯒꯜꯂꯦ ꯍꯟꯗꯛ ꯍꯟꯗꯛꯁꯤꯅ ꯑꯃꯨꯛ ꯑꯗꯨꯗ ꯑꯩꯅ ꯔꯤꯁꯤꯄꯤ ꯑꯃ ꯁꯦꯌꯔ ꯇꯧꯖꯅꯤꯡꯉꯦ ꯑꯗꯨꯃꯥꯏꯅ ꯆꯥꯕꯗ ꯌꯥꯝꯅ ꯀꯥꯟꯅꯕ ꯁꯤꯁꯦ ꯑꯗꯨꯝ ꯕ꯭ꯔꯦꯛꯐꯥꯁꯇ ꯆꯥꯔꯁꯨ ꯌꯥꯏ ꯂꯟꯁꯇ ꯆꯥꯔꯁꯨ ꯌꯥꯏ ꯗꯤꯅꯔꯗ ꯆꯥꯔꯁꯨ ꯌꯏ ꯍꯥꯏꯗꯤ ꯆꯥꯛ ꯑꯣꯏꯅ ꯆꯥꯅꯤꯡꯗꯕꯀꯥꯟꯗꯁꯨꯗꯨꯝ ꯆꯥꯕ ꯌꯥꯕ ꯑꯗꯨꯒ ꯕ꯭ꯔꯦꯐꯥꯁꯠ ꯑꯣꯏꯅ ꯆꯥꯔꯒꯁꯨ ꯑꯗꯨꯝ ꯀꯥꯟꯅꯕ ꯑꯃ ꯑꯣꯏꯗꯣꯏꯅꯦ ꯀꯩꯅꯣ ꯇꯧꯋꯦ ꯃꯃꯤꯡ ꯑꯣꯏꯅꯗꯤ ꯂꯩꯖꯗ꯭ꯔꯦ ꯑꯗꯣ ꯔꯦꯁꯤꯄꯤꯁꯦ ꯁꯦꯌꯔ ꯇꯧꯔꯒꯦ ꯑꯆꯥꯄꯣꯠꯁꯤꯒꯤ ꯀꯩꯅꯣ ꯇꯧꯔꯅꯤ ꯁꯤꯗꯩꯖꯤꯗ ꯆꯪꯒꯗꯧꯕꯁꯦ ꯌꯦꯔꯨꯝ ꯑꯃ ꯆꯪꯉꯅꯤ ꯑꯗꯨꯒ ꯑꯣꯠꯁ ꯏꯟꯁ꯭ꯇꯦꯟ ꯑꯣꯠꯁꯇꯨꯃ ꯆꯪꯉꯅꯤ ꯑꯗꯨꯒ ꯕꯦꯖꯤꯇꯦꯕꯜꯁꯇꯅ ꯄꯜꯂꯛꯁ ꯁ꯭ꯄꯤꯅꯠꯆ ꯑꯗꯨꯒ ꯑꯅꯤꯌꯟ ꯇꯤꯜꯍꯧ ꯑꯗꯨꯒ ꯃꯣꯔꯣꯛ ꯑꯆꯧꯕ ꯀꯦꯞꯁꯤꯀꯝ ꯑꯗꯨꯒ ꯈꯥꯃꯦꯟ ꯑꯁꯤꯟꯕꯤ ꯇꯣꯃꯦ ꯇꯣꯃꯦꯇꯣ ꯑꯗꯨ ꯆꯡꯉꯦ ꯑꯗꯨꯒ ꯀꯣꯔꯤꯌꯦꯟꯗꯔꯁꯁꯨ ꯑꯗꯨꯝ ꯍꯥꯞꯄ ꯌꯥꯏ ꯑꯍꯥꯝꯕꯗ ꯑꯩꯈꯣꯏꯅ ꯎꯝ ꯀꯃꯥꯏꯅ ꯍꯧꯅꯤ ꯍꯥꯏꯕꯗ ꯑꯩꯈꯣꯏꯅ ꯀꯩꯅꯣꯁꯦ ꯈꯥꯡꯖꯦ ꯑꯗꯨꯝ ꯁꯥꯍꯜꯂꯒ ꯊꯝꯕꯤꯔꯅꯤ ꯑꯗꯨꯒ ꯏꯁꯤꯡ ꯍꯩꯔꯒ ꯏꯁꯤꯡꯖꯦ ꯁꯥꯍꯜꯂꯅꯤ ꯑꯗ ꯏꯁꯤꯡꯖꯦ ꯁꯥꯕ ꯍꯧꯔꯛꯄꯀꯥꯟꯁꯤꯗ ꯄꯜꯂꯛ ꯃꯅꯥ ꯑꯁꯦ ꯑꯩꯈꯣꯏꯅ ꯆꯥꯡ ꯑꯃ ꯌꯦꯡꯉꯒ ꯑꯗꯨꯝ ꯍꯥꯞꯄꯤꯔꯅꯤ ꯑꯗꯨꯒ ꯉꯥꯛꯇꯪ ꯐꯨꯠꯄꯤꯕ ꯍꯥꯏꯇꯥꯔꯦ ꯃꯤꯅꯤꯠ ꯑꯃꯒꯨꯝꯕ ꯑꯗꯨꯃꯥꯏꯅ ꯐꯨꯠꯂꯤꯀꯥꯟꯁꯤꯗ ꯑꯩꯈꯣꯏꯅ ꯌꯦꯔꯨꯝ ꯑꯃ ꯂꯧꯔꯒ ꯌꯦꯔꯎꯝꯁꯦ ꯊꯨꯒꯥꯏꯔꯅꯤ ꯑꯗꯨꯝ ꯀꯥ ꯌꯦꯔꯨꯝ ꯍꯦꯟꯅ ꯆꯥꯅꯤꯡꯕ ꯃꯤ ꯑꯣꯏꯔꯒꯗꯤ ꯌꯦꯔꯨꯝ ꯑꯅꯤ ꯗꯨꯝ ꯍꯥꯞꯄꯤꯔꯁꯨ ꯌꯥꯏ ꯑꯗꯨ ꯍꯥꯞꯄꯀꯥꯟꯗ ꯑꯩꯈꯣꯏꯅ ꯃꯨꯛ ꯑꯣꯠꯁꯦ ꯆꯥꯃꯁ ꯃꯔꯤꯗꯒꯤꯗꯤ ꯇꯥꯕꯤꯗꯕ ꯑꯗꯥꯏꯅ ꯍꯥꯞꯄꯅꯤ ꯑꯗꯨꯗꯨꯒ ꯑꯩꯈꯣꯏꯅ ꯊꯨꯝ ꯍꯥꯞꯄꯅꯤ ꯑꯗꯨꯒ ꯑꯩꯈꯣꯏꯅ ꯉꯁꯥꯏ ꯄꯟꯈꯤꯕ ꯕꯦꯖꯤꯇꯦꯕꯜꯁꯤꯡꯗꯣ ꯄꯤꯛꯅ ꯄꯤꯛꯅ ꯁꯣꯏꯕꯤꯕ ꯑꯗꯨꯒ ꯉꯁꯥꯏꯒꯤ ꯍꯥꯞꯆꯜꯂꯅꯤ ꯍꯥꯏꯗꯤ ꯀꯩꯅꯣꯁꯦ ꯀꯦꯞꯁꯤꯀꯝꯅꯦ ꯑꯅꯤꯌꯟꯅꯦ ꯇꯣꯃꯦꯇꯣꯅꯦ ꯑꯗꯨꯒ ꯀꯔꯤꯌꯦꯟꯗꯔꯁꯨ ꯑꯗꯨꯝ ꯈꯔ ꯀꯨꯞꯅ ꯁꯣꯏꯔꯒ ꯀꯣꯔꯤꯌꯦꯅꯗꯔꯁꯨ ꯑꯗꯨꯝ ꯈꯔ ꯇꯞꯅ ꯁꯣꯏꯔꯒ ꯄꯤꯛꯅ ꯁꯣꯏꯔꯒ ꯑꯗꯨꯝ ꯍꯥꯞꯄꯤꯕ ꯌꯥꯔꯅꯤ ꯑꯗꯨꯒ ꯍꯥꯞꯄꯀꯥꯟꯗ ꯂꯣꯏꯃꯛ ꯃꯤꯛꯁ ꯇꯧꯔꯅꯤ ꯑꯗꯒ ꯉꯁꯥꯏꯒꯤ ꯑꯩꯈꯣꯏꯅ ꯐꯨꯠꯈꯤꯕ ꯀꯩꯅꯣꯁꯦ ꯄꯜꯂꯛꯁꯦ ꯁ꯭ꯄꯤꯅꯠꯆꯁꯦ ꯂꯧꯈꯠꯄꯤꯔꯅꯤ ꯑꯗꯨꯗꯨꯒ ꯃꯍꯤꯗꯣ ꯍꯩꯗꯣꯛꯈ꯭ꯔꯀꯥꯟꯗ ꯊꯥꯎ ꯑꯗꯨꯝ ꯑꯄꯥꯝꯕ ꯊꯥꯎ ꯃꯈꯜ ꯑꯃ ꯑꯗꯨꯝ ꯈꯤꯇꯪ ꯍꯥꯞꯄꯤꯕ ꯌꯥꯝꯗꯕꯤꯗ ꯃꯃꯤꯡ ꯈꯤꯇꯪ ꯅꯞꯁꯤꯟꯗꯅꯕ ꯈꯤꯇꯪ ꯍꯥꯞꯄꯤꯔꯒ ꯑꯩꯈꯣꯏꯅ ꯄꯦꯟꯀꯦꯛ ꯍꯧꯕꯒꯤ ꯇꯥꯏꯞꯇ ꯍꯥꯏꯗꯤ ꯄꯨꯜꯂꯞ ꯉꯁꯥꯏꯒꯤ ꯑꯩꯈꯣꯏꯅ ꯁꯦꯝꯒꯤꯕ ꯀꯩꯅꯣꯗꯣ ꯃꯤꯛꯁ ꯑꯣꯏꯕ ꯄꯣꯠꯇꯣ ꯕꯦꯇꯔꯗꯣ ꯑꯩꯈꯣꯏꯅ ꯍꯩꯕꯤꯕ ꯍꯩꯕꯤꯔꯀꯥꯟꯗ ꯍꯥꯏꯐꯦꯠ ꯇꯥꯁꯜꯂꯛꯑꯀꯥꯟꯗ ꯑꯩꯈꯣꯏꯅ ꯑꯣꯟꯊꯣꯛꯄ ꯌꯥꯔꯅꯤ ꯐ꯭ꯂꯤꯞ ꯇꯧꯕ ꯌꯥꯔꯅꯤ ꯈꯪꯉꯀꯥꯟꯗ ꯍꯥꯏꯐꯦꯠ ꯑꯣꯟꯊꯣꯛꯄꯤꯕ ꯑꯗꯨꯒ ꯑꯗꯨꯝ ꯆꯥꯡ ꯑꯃ ꯍꯥꯏꯗꯤ ꯃꯤꯅꯤꯠ ꯑꯃꯒꯨꯝꯕ ꯌꯦꯡꯉꯀꯥꯟ ꯑꯗꯨꯝ ꯃꯨꯜꯂꯅꯤ ꯍꯥꯏꯔꯀꯥꯟꯗ ꯑꯗꯨꯝ ꯀꯩꯅꯣ ꯇꯧꯔꯒ ꯃꯨꯊꯠꯄꯤꯔꯒ ꯗꯨꯝ ꯆꯥꯕ ꯌꯥꯔꯅꯤ ꯁꯤꯖꯦ ꯁꯦꯝꯕꯁꯨ ꯌꯥꯝꯅ ꯂꯥꯏꯕ ꯊꯨꯖꯨ ꯊꯨꯕ ꯑꯗꯨꯒ ꯍꯛꯆꯥꯡꯗꯁꯨ ꯌꯥꯝꯅ ꯀꯥꯟꯅꯕ ꯔꯦꯁꯤꯄꯤꯅꯦ ꯌꯥꯝꯅ ꯍꯛꯆꯥꯡꯗ ꯌꯥꯝꯅ ꯐꯕ ꯁ꯭ꯅꯦꯛ ꯑꯃ ꯑꯣꯏꯗꯣꯏꯅꯦ